ꯏꯝꯐꯥꯜ ꯋꯦꯁꯀꯤ ꯑꯣꯏꯅ ꯖꯤꯂꯥ ꯑꯁꯤꯗ ꯃꯔꯨ ꯑꯣꯏꯕ ꯃꯐꯝ ꯑꯩꯈꯣꯏꯒꯤ ꯌꯣꯛꯈꯠꯄꯒꯤ ꯊꯕꯛ ꯅꯠꯇꯔꯒ ꯑꯀꯣꯏꯕꯒꯤ ꯐꯤꯕꯝꯒ ꯃꯔꯤ ꯂꯩꯅꯅ ꯄꯥꯏꯈꯠꯂꯤꯕ ꯊꯧꯗꯥꯡ ꯍꯥꯏꯔꯒꯗꯤ ꯑꯩꯈꯣꯏꯒꯤ ꯂꯝꯐꯦꯜ ꯄꯥꯠꯀꯤ ꯑꯦꯔꯤꯌꯥꯁꯤꯗ ꯑꯩꯈꯣꯏꯒꯤ ꯁꯨꯃꯥꯏꯅ ꯑꯩꯈꯣꯏꯒꯤ ꯌꯣꯛꯈꯠꯄꯒꯤ ꯊꯕꯛ ꯅꯠꯇ꯭ꯔꯒ ꯑꯀꯣꯏꯕꯒꯤ ꯐꯤꯕꯝ ꯌꯦꯡꯁꯤꯟꯕꯒꯤ ꯊꯕꯛ ꯑꯁꯦ ꯄꯥꯏꯈꯠꯂꯤ ꯁꯔꯀꯥꯔꯅꯁꯨ ꯊꯕꯛ ꯑꯁꯤꯗ ꯑꯩꯈꯣꯏꯒꯤ ꯃꯥꯏ ꯄꯥꯛꯅꯕ ꯃꯇꯦꯡ ꯀꯌꯥ ꯇꯧꯕꯤꯔꯛꯏ ꯑꯗꯨꯕꯨ ꯍꯧꯖꯤꯛ ꯐꯥꯎꯕꯒꯤ ꯑꯣꯏꯅ ꯄꯨꯔꯥ ꯃꯥꯏ ꯄꯥꯛꯑꯦꯅ ꯍꯥꯏꯕꯗꯤ ꯃꯥꯏ ꯊꯕꯛꯁꯦ ꯄꯨꯔꯥ ꯀꯝꯄ꯭ꯂꯤꯠ ꯑꯣꯏꯗ꯭ꯔꯤꯕ ꯃꯄꯨꯡ ꯐꯥꯗ꯭ꯔꯤꯕꯅꯤꯅ ꯃꯗꯨꯃꯛꯇꯤ ꯑꯣꯏꯗ꯭ꯔꯤ ꯑꯗꯨꯕꯨ ꯍꯧꯖꯤꯛ ꯌꯥꯝꯅ ꯀꯟꯅ ꯍꯣꯠꯅꯔꯤ ꯍꯥꯏꯖꯅꯤꯡꯏ